ꯑꯩꯈꯣꯏꯅ ꯑꯩꯈꯣꯏꯒꯤ ꯊꯪꯅꯕꯒꯤ ꯌꯨꯝ ꯑꯃꯗ ꯑꯍꯟ ꯑꯃ ꯅꯥꯔꯛꯄ ꯃꯇꯝꯗ ꯃꯈꯣꯏꯅ ꯌꯥꯝꯅ ꯐꯖꯅ ꯑꯍꯜ ꯑꯗꯨꯕꯨ ꯌꯦꯡꯁꯤꯟꯕꯤ ꯑꯗꯨꯗꯒꯤ

ꯃꯇꯝ ꯆꯥꯅ ꯗꯣꯛꯇꯔꯗ ꯄꯨꯕꯤ ꯑꯗꯨꯗꯒꯤ ꯆꯥꯕ ꯃꯇꯝꯗ ꯃꯇꯝ ꯆꯥꯅ ꯄꯤꯊꯛꯄꯤ ꯏꯁꯤꯡ ꯑꯁꯥꯕ ꯁꯤꯖꯤꯟꯅꯕꯤ ꯑꯗꯨꯗꯒꯤ ꯑꯍꯜ ꯑꯗꯣ ꯍꯥꯏꯕꯗꯤ ꯃꯥꯅ ꯏꯔꯨꯖꯕ ꯉꯝꯗꯕꯅꯤꯅ ꯍꯥꯏꯕꯗꯤ ꯏꯃꯨꯡ ꯃꯅꯨꯡꯒꯤ ꯃꯤꯑꯣꯏ ꯑꯗꯨꯅ ꯏꯁꯤꯡ ꯑꯁꯥꯕ ꯂꯨꯝꯕꯤꯔꯒ ꯏꯔꯨꯖꯕꯤ ꯃꯃꯥꯏ ꯃꯃꯤꯠ ꯇꯥꯕꯤ ꯑꯗꯨꯗꯒꯤꯗꯤ ꯃꯈꯣꯡ ꯃꯈꯨꯠ ꯍꯥꯝꯕꯤ ꯃꯅꯥ ꯁꯦꯠꯂꯤꯕ ꯆꯥꯔꯤꯕ ꯐꯤꯔꯣꯜ ꯃꯥꯅ ꯇꯨꯝꯂꯤꯕ ꯐꯃꯨꯡ ꯑꯗꯨꯒꯤ ꯃꯣꯝꯄꯥꯛꯐꯤꯗꯛ ꯃꯣꯟꯈꯨꯝ ꯀꯣꯚꯔ ꯑꯗꯣ ꯍꯥꯏꯕꯗꯤ ꯇꯣꯏꯅ ꯇꯣꯏꯅ ꯁꯨꯏ ꯑꯗꯨꯗꯒꯤ ꯃꯥꯅ ꯃꯈꯣꯡ ꯍꯥꯝꯃꯛꯄ ꯃꯇꯝꯗ ꯑꯗꯨꯗꯒꯤ ꯃꯥꯒꯤ ꯃꯃꯥꯏ ꯃꯃꯤꯠ ꯇꯥꯔꯛꯄ ꯃꯇꯝꯗ ꯌꯥꯝꯅ ꯐꯖꯅ ꯌꯥꯝ ꯆꯦꯛꯁꯤꯟꯅ ꯇꯧꯕꯤ ꯑꯗꯨꯗꯒꯤ ꯃꯁꯥ ꯈꯤꯇꯪ ꯍꯦꯛ ꯅꯨꯡꯉꯥꯏꯔꯛꯇꯕꯒ ꯗꯣꯛꯇꯔꯗ ꯄꯨꯕꯤ ꯑꯩꯈꯣꯏꯒꯤ

ꯈꯨ ꯃꯈꯣꯡ ꯈꯨ ꯈꯨꯔꯥꯏ ꯅꯥꯔꯛꯄ ꯑꯗꯨꯗꯒꯤ ꯑꯩꯈꯣꯏꯅ ꯑꯩꯈꯣꯏꯒꯤ ꯃꯤꯇꯩꯒꯤ ꯑꯣꯏꯕ ꯃꯅꯥ ꯃꯁꯤꯡꯅ ꯁꯦꯝꯃꯒ ꯐꯨꯠꯂꯒ ꯊꯣꯝꯕ ꯌꯥꯕ ꯑꯗꯨꯒꯨꯝꯕꯁꯨ ꯁꯤꯖꯤꯟꯅꯩ ꯑꯗꯨꯅ ꯌꯥꯔꯛꯇꯕ ꯃꯇꯝꯗꯅ ꯗꯣꯛꯇꯔꯗ ꯆꯠꯂꯤ ꯍꯥꯏꯕꯗꯤ ꯍꯦꯟꯖꯟꯂꯛꯄ ꯃꯇꯝꯗ ꯑꯗꯨꯃꯥꯏꯅ ꯇꯧꯗꯅ ꯑꯍꯜ ꯑꯗꯣ ꯌꯥꯝꯅ ꯍꯥꯏꯕꯗꯤ ꯃꯁꯥꯗꯨ ꯅꯥꯔꯕꯅꯤꯅ ꯃꯄꯥꯡꯒꯜ ꯁꯣꯟꯂꯛꯑꯕꯅꯤꯅ ꯑꯉꯥꯡ ꯑꯃꯒ ꯃꯥꯟꯅꯩ ꯑꯗꯨꯅ ꯃꯥꯒꯤ ꯋꯥꯈꯜ ꯑꯗꯣ ꯍꯔꯥꯎꯅꯕ ꯍꯥꯏꯕꯗꯤ ꯃꯉꯣꯟꯗ ꯅꯨꯡꯉꯥꯏꯇꯅꯕ ꯊꯕꯛ ꯃꯉꯣꯟꯗ ꯇꯧꯕꯤꯗꯦ ꯋꯥ ꯉꯝ ꯃꯇꯝꯗ ꯌꯥꯝꯅꯥ ꯅꯨꯡꯁꯤꯅ ꯉꯥꯡꯕꯤ ꯃꯥꯕꯨ ꯌꯥꯝ ꯅꯨꯡꯁꯤꯅ ꯂꯣꯏꯅꯕꯤ ꯑꯗꯨꯒ ꯌꯥꯝꯅꯁꯨ ꯂꯨꯅ ꯇꯧꯕꯤ ꯃꯥꯒꯤ ꯋꯥꯈꯜ ꯍꯔꯥꯎꯅꯕ ꯃꯥ ꯅꯨꯡꯉꯥꯏꯅꯕ ꯑꯗꯩ ꯃꯁꯥꯗꯣ ꯁꯣꯟꯊꯥꯒꯤꯗꯅꯕ ꯆꯥꯕꯗ ꯌꯥꯝꯅ ꯐꯖꯅ ꯅꯣꯡꯃꯗ ꯑꯌꯨꯛꯇ ꯅꯨꯡꯊꯤꯜꯗ ꯅꯨꯃꯤꯗꯥꯡ ꯋꯥꯏꯔꯥꯝꯗ

ꯆꯥ ꯃꯛꯇꯕꯨ ꯑꯣꯏꯔꯒꯁꯨ ꯌꯥꯝꯅ ꯐꯖꯅ ꯃꯉꯣꯟꯗ ꯁꯦꯕ ꯇꯧꯕꯤ ꯂꯩꯔꯤꯕ ꯏꯃꯨꯡꯒꯤ ꯃꯤꯑꯣꯏꯁꯤꯡ ꯑꯗꯨꯅ ꯑꯩꯈꯣꯏꯅ ꯎꯕ ꯃꯇꯝꯗ ꯌꯥꯝꯅ ꯇꯥꯊꯤ ꯇꯥꯑꯣꯏꯅ ꯇꯧꯕꯤꯗꯦ